ꯃꯐꯝ ꯑꯁꯤꯗ ꯖꯥꯇꯤ ꯀꯌꯥ ꯑꯃꯔꯣꯝ ꯄꯨꯟꯅ ꯅꯨꯡꯁꯤ ꯆꯥꯟꯅꯅ ꯂꯩꯃꯤꯟꯅꯩ ꯆꯤꯡ ꯃꯤꯁꯤꯡ ꯑꯃꯗꯤ ꯃꯩꯇꯩꯁꯤꯡ ꯑꯃꯗꯤ ꯇꯥꯃꯤꯜꯁꯤꯡ ꯑꯗꯨꯒ ꯃꯨꯁꯂꯤꯝꯁꯤꯡ ꯄꯨꯟꯅ ꯂꯩꯃꯤꯟꯅꯩ ꯖꯥꯇꯤꯁꯤꯡꯒꯤ ꯍꯔꯥꯎ ꯀꯨꯝꯍꯩ ꯂꯥꯛꯄꯗ ꯑꯄꯨꯟꯕ ꯑꯣꯏꯅ ꯄꯥꯡꯊꯣꯛ ꯃꯤꯟꯅꯩ ꯆꯤꯡ ꯃꯤꯁꯤꯡ ꯈ꯭ꯔꯤꯁꯃꯥꯁ ꯂꯥꯛꯄꯗ ꯃꯈꯣꯏꯒꯤ ꯆꯔꯁꯇ ꯂꯥꯏꯅꯤꯡ ꯂꯥꯏꯁꯣꯜ ꯇꯧꯖꯩ ꯑꯗꯨꯒ ꯑꯆꯥ ꯑꯊꯛ ꯏꯁꯩ ꯅꯣꯡꯃꯥꯏ ꯖꯒꯣꯏꯅꯆꯤꯡꯕ ꯀꯨꯝꯍꯩ ꯀꯌꯥ ꯄꯥꯡꯊꯣꯛꯏ ꯇꯥꯃꯤꯜꯒꯤ ꯑꯣꯏꯕ ꯕꯦꯜ ꯕꯦꯜꯒꯤ ꯍꯔꯥꯎꯕ ꯂꯥꯛꯄꯗ ꯃꯩꯊꯛꯇ ꯅꯦꯠꯇꯨꯅ ꯆꯠꯇꯨꯅ ꯃꯈꯣꯏꯒꯤ ꯑꯣꯏꯕ ꯊꯥꯖꯕ ꯂꯩ ꯑꯅꯤꯕ ꯑꯄꯥꯝꯕ ꯃꯈꯣꯏꯒꯤ ꯑꯣꯏꯕ ꯀꯌꯥ ꯅꯤꯗꯨꯅ ꯂꯥꯏꯅꯤꯡ ꯂꯥꯏꯁꯣꯜ ꯇꯧꯅꯩ ꯑꯗꯨꯒ ꯃꯨꯁꯂꯤꯝꯒꯤ ꯑꯣꯏꯕ ꯏꯗꯨꯜ ꯐꯤꯇꯔ ꯂꯥꯛꯄꯗ ꯃꯁꯖꯤꯠꯇ ꯆꯠꯇꯨꯅ ꯃꯨꯁꯜꯃꯥꯟ ꯈꯨꯗꯤꯡꯃꯛ ꯅꯃꯥꯖ ꯄꯨꯟꯅ ꯁꯣꯟꯃꯤꯟꯅꯩ ꯑꯗꯨꯒ ꯃꯈꯣꯏꯒꯤ ꯑꯅꯤꯡꯕ ꯑꯄꯥꯝꯕ ꯀꯌꯥ ꯍꯥꯏꯅꯩ ꯅꯃꯥꯖ ꯁꯣꯟꯕ ꯂꯣꯏꯔꯒ ꯀꯨꯔꯕꯥꯅꯤ ꯇꯧꯋꯤ ꯍꯥꯏꯕꯗꯤ ꯉꯝꯖꯕ ꯈꯔ ꯁꯟ ꯍꯥꯃꯦꯡꯅꯆꯤꯡꯕ ꯂꯦꯟꯗꯨꯅ ꯇꯧꯅꯩ ꯃꯩꯇꯩꯒꯤ ꯀꯨꯝꯍꯩ ꯌꯥꯎꯁꯪ ꯂꯥꯛꯄꯗ ꯃꯩꯇꯩꯁꯤꯡ ꯅꯨꯃꯤꯠ ꯃꯉꯥꯅꯤ ꯆꯨꯞꯅ ꯄꯥꯡꯊꯣꯛꯏ ꯌꯥꯎꯁꯪ ꯃꯩ ꯊꯥꯗꯨꯅ ꯍꯔꯥꯎꯔꯒ ꯑꯕꯦꯔ ꯇꯩꯗꯨꯅ ꯁꯣꯔꯣꯛꯇ ꯂꯥꯛꯄ ꯃꯤꯄꯨꯝ ꯈꯨꯗꯤꯡꯃꯛ ꯁꯔꯨꯛ ꯌꯥꯃꯤꯟꯅꯩ ꯑꯉꯥꯡꯁꯤꯡꯅ ꯄꯩꯁꯥ ꯈꯥꯏꯗꯨꯅ ꯅꯥꯀꯇꯥꯗꯤꯡ ꯅꯤꯕ ꯆꯠꯅꯩ ꯃꯐꯝ ꯃꯐꯝꯁꯤꯡꯒꯤ ꯀ꯭ꯂꯞꯇ ꯃꯈꯜ ꯀꯌꯥꯒꯤ ꯏꯁꯄꯣꯔꯠ ꯇꯧꯗꯨꯅ ꯄꯥꯡꯊꯣꯛꯏ ꯌꯥꯎꯁꯪꯒꯤ ꯑꯔꯣꯏꯕ ꯅꯨꯃꯤꯠꯇ ꯊꯥꯕꯜ ꯆꯣꯡꯗꯨꯅ ꯏꯁꯩ ꯀꯌꯥ ꯑꯃꯔꯣꯝ ꯍꯔꯥꯎ ꯐꯣꯡꯗꯣꯛꯃꯤꯟꯅꯩ